ꯑꯩꯅꯥ ꯌꯦꯛꯄ ꯈꯣꯠꯄ ꯄꯥꯝꯕ ꯑꯃꯁꯨꯡ ꯍꯩꯕꯁꯤ ꯑꯩ ꯑꯉꯥꯡ ꯑꯣꯏꯔꯤꯉꯩꯗꯒꯤ ꯑꯗꯨꯝ ꯌꯦꯛꯄꯁꯦ ꯄꯥꯝꯖꯔꯛꯏ ꯑꯗꯨꯝ ꯃꯇꯝ ꯆꯨꯞꯄꯗ ꯑꯉꯥꯡ ꯑꯣꯏꯔꯒꯁꯨ ꯂꯥꯏꯔꯤꯛ ꯄꯥꯎ ꯍꯥꯏꯔꯒꯁꯨ ꯂꯥꯏꯔꯤꯛꯁꯦ ꯑꯃ ꯂꯥꯏꯔꯤꯛ ꯄꯥꯗꯕꯤꯗ ꯌꯦꯛꯑ ꯂꯩꯕꯒꯨꯝꯕ ꯑꯗꯒꯤ ꯑꯩꯅ ꯀꯥ ꯍꯦꯟꯅ ꯈꯇꯪ ꯊꯋꯥꯏ ꯌꯥꯎꯅ ꯍꯩꯒꯤꯕ ꯍꯥꯏꯔꯒꯗꯤ ꯑꯩꯅ ꯀ꯭ꯂꯥꯁ ꯇꯦꯟ ꯑꯦꯂꯕꯦꯟ ꯇ꯭ꯋꯦꯜꯞ ꯁ꯭ꯋꯥꯢꯖꯦ ꯁꯤꯗꯒꯤ ꯀꯥ ꯌꯥꯝ ꯍꯦꯟꯅ ꯍꯩꯕ ꯍꯧꯒꯠꯂꯑꯦ ꯑꯩ ꯑꯣꯖꯥꯁꯤꯡꯅꯖꯨ ꯄ꯭ꯔꯥꯏꯁ ꯇꯧꯕꯤꯌꯦ ꯑꯗꯨ ꯃꯇꯥꯡꯗꯣ ꯍꯥꯏꯖꯅꯤꯡꯉꯤ